ꯑꯩꯈꯣꯏꯅ ꯀꯣꯏꯕ ꯆꯠꯈꯤꯕꯁꯦ ꯃꯅꯤꯄꯨꯔ ꯃꯅꯨꯡꯗꯁꯨ ꯑꯗꯨꯝ ꯑꯣꯏꯔꯕꯅꯤꯅ ꯕꯁꯇ ꯑꯌꯥꯝꯕ ꯆꯠꯂꯦ ꯍꯥꯏ ꯁ꯭ꯀꯨꯜꯒꯤ ꯑꯣꯏꯔꯒꯁꯨ ꯀꯣꯂꯦꯖꯀꯤ ꯑꯣꯏꯔꯒꯁꯨ ꯑꯗꯨꯝ ꯕꯁꯇ ꯆꯠꯂꯦ ꯌꯥꯝ ꯅꯨꯡꯉꯥꯏ ꯌꯥꯝꯅ ꯍꯥꯏꯗꯤ ꯀꯣꯏꯕ ꯆꯠꯄ ꯍꯥꯏꯕꯁꯤꯕꯨ ꯑꯗꯨꯝ ꯑꯃꯗꯁꯨ ꯃꯐꯝ ꯃꯐꯝ ꯑꯗꯨꯝ ꯈꯔꯗꯤ ꯆꯠꯂꯕꯅꯤꯅ

ꯌꯥꯝ ꯅꯨꯡꯉꯥꯏꯈꯤꯑꯕ ꯂꯝꯕꯤꯁꯨ ꯑꯗꯨꯝ ꯅꯨꯡꯉꯥꯏ ꯍꯧꯖꯤꯛꯇꯤ ꯌꯥꯝ ꯅꯨꯡꯉꯥꯏꯔꯦ ꯍꯥꯟꯅꯇꯕꯨ ꯅꯨꯡꯉꯥꯏꯔꯝꯗꯦ ꯍꯥꯟꯅꯗꯤ ꯌꯥꯝꯅ ꯑꯗꯣ ꯍꯧꯖꯤꯛꯇꯤ ꯅꯨꯡꯉꯥꯏꯔꯕꯅꯤꯅ ꯑꯗꯨꯝ ꯅꯨꯡꯉꯥꯏꯌꯦ ꯆꯠꯄꯗꯣ ꯑꯩꯉꯣꯟꯗ ꯌꯥꯝꯅ ꯑꯩꯅ ꯀꯥꯎꯕ ꯉꯝꯃꯣꯏꯗꯕ ꯍꯥꯏꯔꯒꯗꯤ ꯍꯥꯏ ꯁ꯭ꯀꯨꯜ ꯂꯥꯏꯕꯀꯤ ꯀ꯭ꯂꯥꯁ ꯅꯥꯏꯟ ꯇꯦꯟꯁꯦ ꯁꯤꯗ ꯑꯩꯈꯣꯏ ꯀꯣꯏꯕ ꯆꯠꯄꯁꯦ ꯌꯥꯝꯅ ꯑꯩꯉꯣꯟꯗ ꯌꯥꯝ ꯅꯨꯡꯉꯥꯏꯈꯤꯌꯦ ꯑꯩꯉꯣꯟꯗ ꯀꯥꯎꯕ ꯉꯝꯅꯣꯏꯗꯕ ꯑꯃ ꯑꯣꯏꯅ ꯁꯨꯝ ꯂꯩꯔꯦ ꯍꯥꯏꯗꯤ ꯏꯃꯥꯟꯅꯕꯤꯁꯤꯡꯗꯣ ꯍꯧꯖꯤꯛꯇꯤ ꯄꯨꯟꯈꯤꯗ꯭ꯔꯦꯕ ꯃꯇꯝꯒꯤ ꯃꯇꯨꯡ ꯏꯟꯅ ꯑꯗꯨꯅ ꯏꯃꯥꯟꯅꯕꯤꯁꯤꯡꯗꯨꯒ ꯐꯖꯅ ꯆꯠꯃꯤꯟꯅꯈꯤꯕꯗꯣ ꯍꯔꯥꯎ ꯍꯔꯥꯎ ꯑꯗꯨ ꯁꯨꯝ ꯅꯤꯡꯁꯤꯡꯉꯒ ꯑꯩꯉꯣꯟꯗ ꯌꯥꯝꯅ ꯅꯨꯡꯉꯥꯏꯖꯕ ꯍꯥꯏꯇꯥꯔꯦ